ꯎꯝ ꯍꯂꯣ ꯇꯥꯏꯌꯦ ꯀꯅꯥꯅꯣ ꯍꯥꯏꯕꯤꯌꯨ ꯑꯣ ꯀꯤꯍꯣꯝ ꯃꯦꯂꯥꯗꯤ ꯌꯥꯝꯅ ꯅꯨꯡꯉꯥꯏꯕ ꯑꯗꯨꯝꯕ ꯐꯦꯁꯇꯤꯚꯦꯜ ꯍꯥꯏꯇꯥꯔꯦ ꯑꯗꯨꯒꯨꯝꯕ ꯃꯦꯂꯥ ꯑꯃꯈꯛꯅꯤ ꯑꯗꯨ ꯃꯁꯦ ꯌꯥꯝꯅ ꯅꯨꯡꯉꯥꯏꯕ ꯑꯣꯏ ꯑꯗꯣ ꯌꯦꯡꯕ ꯆꯠꯅꯤꯡꯕ꯭ꯔꯥꯕ

ꯑꯣ ꯐꯩ ꯑꯣ ꯐꯩꯌꯦ ꯐꯩꯌꯦ ꯑꯗꯨ ꯂꯥꯛꯂꯝꯗꯥꯏꯗ ꯑꯩꯉꯣꯟꯗ ꯑꯗꯨꯝ ꯀꯣꯜ ꯇꯧꯔꯛꯑꯣ ꯑꯗꯨꯗꯨꯒ ꯑꯩꯟ ꯇꯧꯕ ꯌꯥꯕ ꯃꯇꯦꯡ ꯇꯧꯒꯦ ꯑꯗꯨꯒ ꯍꯥꯏꯗꯤ ꯆꯠꯄ ꯊꯣꯛꯄꯗ ꯑꯣꯏꯔꯣ ꯂꯝꯕꯤꯒꯤ ꯀꯔꯤꯒꯤ ꯑꯗꯨꯝ ꯑꯩꯅ ꯒꯥꯔꯤ ꯅꯨꯡꯂꯤ ꯂꯣꯏꯅ ꯁꯞꯄ꯭ꯂꯥꯏ ꯇꯧꯕꯤꯒꯦ ꯌꯥꯏꯌꯦ ꯍꯣꯏ ꯌꯥꯝꯅ ꯅꯨꯡꯉꯥꯏꯖꯔꯦ ꯐꯔꯦ ꯐꯔꯦ